ꯃꯥꯒꯤ ꯃꯥꯒꯤ ꯈꯨꯡꯒꯪꯗꯨꯗ ꯀꯔꯤꯒꯨꯝꯕ ꯀꯥꯅꯕꯒꯤꯗꯃꯛꯇꯕꯨ ꯑꯣꯏꯔꯦ ꯑꯗꯨꯕꯨ ꯈꯨꯡꯒꯪꯒꯤ ꯆꯥꯎꯈꯠꯅꯕꯒꯤꯗꯃꯛꯇ ꯂꯨꯅ ꯅꯥꯟꯅ ꯊꯝꯕꯁꯦ ꯍꯛꯆꯥꯡ ꯍꯛꯆꯥꯡ ꯐꯅ ꯊꯝꯕ ꯑꯩꯈꯣꯏꯗ ꯌꯥꯝꯅ ꯗꯔꯀꯥꯔ ꯑꯣꯏ ꯍꯥꯏꯅ ꯈꯜꯂꯤ ꯂꯨ ꯅꯥꯟꯅ ꯊꯝꯗ꯭ꯔꯒꯗꯤ ꯑꯅꯥ ꯑꯌꯦꯛ ꯍꯥꯏꯕꯁꯤ ꯑꯗꯨꯝ ꯄꯣꯛꯂꯛꯀꯅꯤ ꯑꯗꯨꯕꯨ ꯂꯨ ꯅꯥꯟꯅ ꯊꯝꯕ ꯍꯥꯏꯁꯤ ꯈ꯭ꯋꯥꯏꯗꯒꯤ ꯃꯔꯨꯑꯣꯏ ꯍꯥꯏꯗꯅ ꯁ꯭ꯋꯥꯁ ꯚꯥꯔꯠ ꯑꯚꯤꯌꯥꯟ ꯍꯥꯏꯔꯤꯕ ꯏꯁꯀꯤꯝ ꯑꯁꯤꯅ ꯃꯔꯝ ꯑꯣꯏꯔꯒ

ꯂꯨꯅ ꯅꯥꯟꯅ ꯊꯝꯕꯒꯤ ꯀꯥꯟꯅꯕꯁꯨ ꯐꯪꯉꯦ ꯎꯕꯗꯁꯨ ꯍꯦꯛ ꯌꯦꯡꯕꯗ ꯅꯨꯡꯉꯥꯏ ꯑꯃꯣꯠ ꯑꯀꯥꯏ ꯎꯗꯕ ꯍꯥꯏꯕꯁꯤ ꯑꯩꯈꯣꯏꯒꯤ ꯈꯨꯡꯒꯪꯗꯨ ꯌꯦꯡꯕꯗ ꯑꯃꯗꯤ ꯌꯦꯡꯕꯗꯁꯨ ꯅꯨꯡꯉꯥꯏꯔꯦ ꯑꯗꯨꯒꯤ ꯃꯊꯛꯇ ꯐꯠꯇ ꯍꯥꯎꯗꯤ ꯂꯩꯇꯕꯁꯤ ꯑꯩꯈꯣꯏꯒꯤ ꯍꯛꯆꯥꯡꯗ ꯑꯃꯣꯠ ꯑꯀꯥꯏ ꯆꯪꯉꯛꯇꯕ ꯍꯥꯏꯕꯁꯤ ꯍꯦꯜꯠꯁꯨ ꯌꯥꯝꯅ ꯏꯝꯄꯣꯔꯇꯦꯟ ꯑꯣꯏ ꯍꯦꯜꯠ ꯍꯥꯏꯁꯤ ꯌꯥꯝ ꯏꯝꯄꯣꯔꯇꯦꯟ ꯑꯣꯏꯕꯅꯤꯅ ꯍꯛꯆꯥꯡ ꯂꯨꯅ ꯅꯥꯟꯅ ꯊꯝꯕ ꯍꯥꯏꯕꯁꯤꯁꯨ ꯗꯔꯀꯥꯔꯅꯤ ꯑꯗꯨꯕꯨ ꯈꯨꯡꯒꯪꯁꯤꯁꯨ ꯑꯃꯣꯠ ꯑꯀꯥꯏ ꯊꯝꯗꯅ ꯐꯖꯅ ꯂꯨꯅ ꯅꯥꯟꯅ ꯁꯤꯖꯤꯟꯅꯔꯒ ꯃꯁꯤꯒꯤ ꯁ꯭ꯋꯥꯁ ꯚꯥꯔꯠ ꯑꯚꯤꯌꯥꯟ ꯍꯥꯏꯁꯦ ꯑꯗꯨꯝ ꯑꯩꯈꯣꯏꯅ ꯇꯧꯔꯒ ꯑꯗꯨꯝ ꯂꯥꯛꯑꯒꯗꯤ ꯑꯩꯈꯣꯏꯒꯤ ꯈꯨꯡꯒꯪ ꯑꯁꯤ ꯂꯨ ꯅꯥꯟꯅ ꯊꯝꯒꯅꯤ ꯍꯥꯏꯕꯁꯦ ꯑꯩꯈꯣꯏ ꯃꯌꯥꯝꯅ ꯂꯣꯏꯅ ꯈꯪꯃꯤꯟꯅꯒꯅꯤ ꯑꯗꯨꯅ ꯁꯤꯅ ꯂꯩꯔꯝꯕꯒꯤ ꯃꯇꯨꯡꯏꯟꯅ ꯈꯨꯡꯒꯪ ꯑꯁꯤ ꯂꯨꯅ ꯅꯥꯟꯅ ꯊꯝꯃꯤ ꯍꯥꯏꯕꯁꯦ ꯃꯌꯦꯛ ꯁꯦꯡꯅ ꯎꯠꯄ ꯉꯝꯃꯤ ꯑꯩꯈꯣꯏ ꯈꯨꯗꯤꯡꯃꯛ ꯂꯨꯅ ꯅꯥꯟꯅ ꯊꯝꯕꯒꯤ ꯋꯥꯈꯜꯂꯣꯜ ꯈꯨꯗꯤꯡꯃꯛ ꯂꯩꯒꯗꯕꯅꯤ ꯑꯗꯨꯕꯨ ꯌꯨꯝꯈꯛꯇꯪꯗ ꯅꯥꯟꯕꯒꯤ ꯅꯥꯟꯒꯗꯕꯅꯤ ꯍꯥꯏꯕ ꯅꯠꯇꯕ ꯌꯨꯝꯗꯈꯛ ꯅꯥꯜꯂꯒ ꯃꯐꯝ ꯈꯨꯗꯤꯡꯃꯛꯇ ꯆꯥꯏꯍꯟꯕꯗꯨ ꯃꯗꯨ ꯈꯛꯇ ꯅꯠꯇꯦ ꯅꯥꯟꯕ ꯍꯥꯏꯁꯦ ꯂꯨ ꯅꯥꯟꯅ ꯊꯝꯕ ꯍꯥꯏꯕꯁꯤ ꯌꯨꯝꯗꯒꯤꯁꯨ ꯌꯨꯝꯗꯒꯤ ꯍꯧꯔꯒ ꯑꯦꯅꯤ ꯃꯐꯝ ꯈꯨꯗꯤꯡꯃꯛꯇ ꯅꯥꯟꯅ ꯂꯨꯅ ꯅꯥꯟꯅ ꯊꯝꯕ ꯍꯥꯏꯕꯁꯤ ꯑꯩꯈꯣꯏ ꯈꯨꯗꯤꯡꯃꯛꯀꯤ ꯊꯧꯗꯥꯡꯅꯤ ꯌꯨꯝꯗ ꯅꯥꯟꯕꯗꯨꯁꯨ ꯌꯨꯝꯒꯤ ꯑꯀꯣꯏꯕ ꯅꯥꯟꯍꯜꯕꯁꯤꯁꯨ ꯈ꯭ꯋꯥꯏ ꯃꯔꯨꯑꯣꯏ ꯑꯗꯨꯒꯤꯁꯨ ꯃꯊꯛꯇ ꯈꯨꯡꯒꯪꯗ ꯐꯖꯅ ꯅꯤꯠ ꯑꯦꯟ ꯀ꯭ꯂꯤꯟ ꯊꯝꯕꯁꯤꯁꯨ ꯑꯩꯈꯣꯏꯒꯤ ꯁꯃꯥꯖꯗ ꯑꯦꯅꯤ ꯃꯤ ꯑꯃ ꯂꯥꯛꯄ ꯃꯇꯝꯗ ꯄ꯭ꯔꯖꯥ ꯈꯨꯗꯤꯡꯃꯛꯅ ꯑꯇꯣꯞꯄ ꯃꯐꯝꯗꯒꯤ ꯂꯥꯛꯄ ꯃꯇꯝꯗ ꯌꯦꯡꯕꯗ ꯌꯥꯝꯅ ꯅꯤꯠ ꯑꯦꯟ ꯀ꯭ꯂꯤꯟ ꯑꯣꯏꯕꯁꯤ ꯀ꯭ꯂꯤꯟ ꯕꯤꯂꯦꯖ ꯑꯣꯏ ꯍꯥꯏꯗꯅ ꯈꯨꯗꯤꯡꯃꯛ ꯃꯤ ꯈꯨꯗꯤꯡꯃꯛꯅꯁꯨ ꯎꯕꯗ ꯑꯉꯛꯄ ꯑꯃ ꯄꯣꯛꯏ ꯑꯗꯨꯕꯨ ꯂꯨ ꯅꯥꯟꯅ ꯊꯝꯗ꯭ꯔꯒꯗꯤ ꯃꯍꯤꯛ ꯃꯇꯥꯏ ꯄꯣꯛꯂꯒꯗꯤ ꯑꯅꯥꯕ ꯅꯣꯡꯃ ꯅꯣꯡꯃꯒꯤ ꯃꯍꯤꯛ ꯃꯇꯥꯏ ꯄꯣꯛꯂꯛꯑꯒ ꯑꯅꯥꯕ ꯀꯌꯥ ꯑꯃꯁꯨ ꯅꯣꯡꯃ ꯅꯣꯡꯃꯒꯤ ꯍꯦꯟꯒꯠꯂꯛꯀꯅꯤ ꯑꯗꯨꯅ ꯃꯔꯝ ꯑꯣꯏꯔꯒ ꯂꯨ ꯅꯥꯟꯅ ꯊꯝꯕꯁꯤ ꯈ꯭ꯋꯥꯏꯗꯒꯤ ꯃꯔꯨꯑꯣꯏꯌꯦꯅ ꯈꯜꯂꯤ ꯁ꯭ꯋꯥꯁ ꯚꯥꯔꯠ ꯑꯚꯤꯌꯥꯟ ꯍꯥꯏꯕꯁꯤ ꯁꯤ ꯂꯩꯔꯝꯕꯁꯤꯅ ꯃꯔꯝ ꯑꯣꯏꯔꯒ ꯑꯩꯈꯣꯏꯗ ꯀꯥꯟꯅꯕ ꯀꯌꯥ ꯑꯃ ꯐꯪꯍꯜꯂꯤ